ꯑꯣꯟꯂꯥꯏꯟ ꯁꯣꯞꯄꯤꯡꯒꯤ ꯃꯇꯥꯡꯗ ꯑꯩꯒꯤ ꯃꯣꯠ ꯍꯥꯏꯔꯒꯗꯤ ꯑꯣꯟꯂꯥꯏꯟ ꯁꯣꯞꯄꯤꯡ ꯇꯧꯕꯅ ꯑꯩꯈꯣꯏꯗ ꯀꯥꯟꯅꯕ ꯀꯌꯥ ꯄꯤ ꯗꯨꯀꯥꯟꯗ ꯆꯠꯂꯒ ꯂꯩꯕꯗꯤ ꯃꯇꯝ ꯃꯥꯡꯏ ꯑꯗꯨꯅ ꯑꯩꯒꯤ ꯐꯣꯟꯗ ꯇꯨꯝꯅ ꯇꯨꯝꯅ ꯄꯣꯠ ꯑꯗꯨ ꯌꯦꯡꯂꯒ ꯂꯩꯕ ꯌꯥꯍꯜꯂꯤ ꯑꯗꯨꯒꯤ ꯏꯁꯥꯒꯤ ꯌꯨꯝꯗ ꯊꯤꯟꯕꯤꯔꯛꯏ ꯑꯩꯈꯣꯏꯗ ꯊꯕꯛ ꯀꯣꯝꯕꯒꯤ ꯑꯣꯏ ꯑꯣꯟꯂꯥꯏꯟ ꯁꯣꯞꯄꯤꯡꯒꯤꯗꯃꯛꯇ ꯑꯩꯅ ꯁꯤꯖꯤꯟꯅꯕ ꯄ꯭ꯂꯦꯠꯐꯣꯝꯁꯤꯡꯗꯤ ꯑꯃꯥꯖꯣꯟ ꯐ꯭ꯂꯤꯞꯀꯥꯔ꯭ꯗ ꯃꯤꯁꯣ ꯃꯦꯟꯇ꯭ꯔꯥ ꯅꯥꯏꯀꯥ ꯑꯁꯤꯅꯆꯤꯡꯕ ꯀꯌꯥ ꯁꯤꯖꯤꯟꯅꯩ ꯃꯁꯤꯒꯤ ꯃꯔꯝꯅ ꯃꯥꯔꯀꯦꯗꯀꯤ ꯍꯧꯖꯤꯛ ꯑꯣꯏꯔꯤꯕ ꯐꯤꯚꯝꯗꯤ ꯍꯥꯟꯅꯒ ꯌꯦꯡꯅꯔꯨꯔꯗꯤ ꯗꯥꯎꯟ ꯆꯠꯂꯦ ꯑꯣꯟꯂꯥꯏꯟ ꯁꯣꯞꯄꯤꯡ ꯊꯣꯛꯄꯗꯒꯤ ꯃꯥꯔꯀꯦꯠ ꯑꯌꯥꯝꯕ ꯄꯣꯠ ꯁꯤꯠꯄꯒꯤ ꯆꯥꯡ ꯍꯟꯊꯔꯛꯂꯕꯅꯤ ꯑꯣꯟꯂꯥꯏꯟ ꯁꯣꯞꯄꯤꯡꯒꯤ ꯑꯐꯕ ꯍꯥꯏꯔꯒꯗꯤ ꯑꯣꯐ꯭ꯔꯒꯤ ꯈꯨꯗꯣꯡꯆꯥꯕ ꯐꯪꯏ ꯃꯈꯜ ꯃꯈꯜꯒꯤ ꯕꯦꯔꯥꯏꯇꯤ ꯀꯌꯥ ꯑꯃ ꯈꯟꯕ ꯉꯝꯍꯜꯂꯤ ꯌꯨꯝꯗ ꯂꯩꯅ ꯂꯩꯅ ꯑꯦꯅꯤ ꯇꯥꯏꯝ ꯄꯣꯠ ꯂꯩꯕ ꯌꯥꯏ ꯑꯣꯟꯂꯥꯏꯟ ꯁꯣꯞꯄꯤꯡꯒꯤ ꯐꯠꯇꯕ ꯍꯥꯏꯔꯒꯗꯤ ꯀ꯭ꯋꯥꯂꯤꯇꯤ ꯐꯠꯇꯕ ꯂꯥꯛꯄ ꯀꯛꯂꯤꯕ ꯄꯣꯠꯀ ꯂꯥꯛꯏꯕ ꯄꯣꯠꯀ ꯃꯥꯟꯅꯔꯛꯇꯕ ꯁꯥꯏꯁ ꯑꯣꯟꯅꯅ ꯄꯤꯔꯛꯄ ꯔꯤꯇꯟ ꯇꯧꯕꯗ ꯇꯞꯄ ꯄꯣꯠꯇꯨꯒꯤ ꯋꯥꯔꯦꯟꯇꯤ ꯂꯩꯇꯕ ꯑꯁꯤꯅꯁꯤꯡꯕ ꯀꯌꯥꯅꯤ